ꯑꯩꯈꯣꯏꯗꯤ ꯌꯨꯝꯗ ꯂꯥꯛꯄ ꯃꯤ ꯀꯩꯒꯨꯝꯕ ꯑꯩꯈꯣꯏꯅ ꯂꯥꯛꯑꯒꯗꯤ ꯃꯤꯒꯤ ꯁꯦꯕꯥ ꯇꯧꯕ ꯍꯥꯏꯕ ꯑꯩꯈꯣꯏꯗꯤ ꯆꯥꯛ ꯏꯁꯤꯡ ꯄꯤꯖꯕ ꯃꯇꯝꯗ ꯉꯥꯁꯤꯅ ꯑꯌꯥꯝꯕ ꯑꯣꯏꯅ ꯑꯩꯈꯣꯏꯗꯤ ꯇꯧꯋꯦ ꯃꯔꯝꯗꯤ ꯀꯩꯒꯤꯅꯣ ꯍꯥꯏꯔꯒꯗꯤ ꯁꯥꯒꯨꯝꯕ ꯀꯩꯒꯨꯝꯕꯁꯦ ꯑꯩꯈꯣꯏꯗꯤ ꯀꯌꯥꯁꯨ ꯄꯥꯝꯗꯦ ꯑꯗꯒꯤ ꯑꯍꯟꯅꯁꯨ ꯆꯥꯕ ꯌꯥꯕ ꯂꯣꯏꯅ ꯁꯤꯗꯤ ꯀꯃꯟ ꯑꯣꯏꯔꯦꯗꯅ ꯁꯤꯒꯤ ꯄꯣꯠꯁꯦ ꯑꯗꯨꯗꯨꯅ ꯉꯥꯁꯦ ꯉꯥꯗ ꯑꯩꯈꯣꯏꯅ ꯊꯣꯡꯕ ꯃꯇꯝꯗ ꯐꯖꯅ ꯑꯩꯈꯣꯏꯗꯤ ꯉꯥꯁꯦ ꯊꯣꯡꯕ ꯃꯇꯝꯗ ꯑꯂꯨ ꯍꯥꯞꯇꯕꯤꯗ ꯑꯗꯨꯝ ꯊꯣꯡꯉꯦ ꯑꯗꯨꯒ ꯃꯔꯣꯏ ꯃꯄꯥꯡꯕꯨꯗꯤ ꯑꯗꯨꯝ ꯆꯪꯉꯦ ꯐꯖꯅ ꯃꯥꯒꯤ ꯄꯣꯠꯂꯝ ꯈꯔꯗꯤ ꯆꯪꯉꯦ ꯍꯥꯏꯇꯥꯔꯦꯅꯦ ꯑꯩꯈꯣꯏ ꯅꯥꯀꯨꯞꯄꯤꯁꯤꯃ ꯀꯝꯄꯜꯁꯔꯤ ꯐꯖꯅ ꯊꯣꯡ ꯊꯥꯛ ꯇꯧꯔꯒ ꯑꯩꯈꯣꯏꯒꯤ ꯕꯥꯃꯣꯟꯅ ꯊꯣꯡꯕ ꯍꯥꯏꯗꯣ ꯑꯩꯈꯣꯏꯒꯤ ꯊꯧꯗꯣꯛ ꯋꯥꯊꯣꯛ ꯊꯣꯛꯄꯗ ꯑꯗꯨꯃꯥꯏꯅ ꯑꯩꯈꯣꯏꯗꯤ ꯑꯌꯥꯝꯕ ꯑꯗꯨꯝ ꯊꯣꯡꯉꯦ ꯑꯗꯒꯤ ꯃꯊꯦꯟꯁꯦ ꯑꯅꯤ ꯑꯍꯨꯝ ꯊꯣꯛꯑꯒ ꯁꯤꯡꯖꯨ ꯑꯃ ꯇꯧꯒꯅꯤ ꯏꯔꯣꯝꯕ ꯑꯃ ꯆꯝꯐꯨꯠ ꯑꯃ ꯑꯗꯒꯤ ꯇꯥꯎꯊꯣꯛꯑꯒ ꯃꯍꯤ ꯇꯥꯎꯊꯣꯡ ꯍꯥꯏꯇꯥꯔꯦꯅꯦ ꯑꯗꯨꯏꯗꯨ ꯑꯃꯒ ꯇꯧꯔꯒ ꯑꯩꯈꯣꯏꯁꯦ ꯑꯗꯨꯝ ꯑꯌꯥꯝ ꯃꯤ ꯂꯥꯛꯄ ꯃꯇꯝꯗ ꯑꯗꯨꯝꯅ ꯁꯦꯕꯥ ꯁꯦꯕꯤ ꯑꯗꯨꯝ ꯇꯧꯋꯦ ꯑꯩꯈꯣꯏꯅ ꯇꯧꯕ ꯃꯇꯝꯗꯗꯤ ꯃꯤꯅꯁꯨ ꯑꯗꯒꯤ ꯑꯍꯟꯅꯁꯨ ꯑꯉꯥꯡꯅꯁꯨ ꯆꯥꯕ ꯌꯥꯕ ꯀꯃꯟꯁꯦ ꯄꯨꯂꯞ ꯂꯧꯔꯀꯥꯟꯗ ꯉꯥ ꯅꯣꯡꯁꯦ ꯑꯌꯥꯝꯕ ꯊꯣꯡꯕ ꯊꯥꯛꯄ ꯇꯧꯔꯒ ꯑꯗꯨꯝ ꯄꯤꯖꯩꯌꯦ ꯃꯌꯥꯝꯗꯣ ꯄꯤꯖꯕ ꯃꯇꯝꯗ ꯑꯗꯒꯤ ꯊꯣꯡꯕ ꯊꯥꯛꯄ ꯑꯩꯈꯣꯏꯅ ꯄꯥꯝꯖꯕꯁꯨ ꯉꯥꯅ ꯍꯦꯟꯅꯁꯨ ꯄꯥꯝꯖꯕ ꯑꯗꯒꯤ ꯃꯤꯗ ꯂꯥꯛꯄ ꯃꯇꯝꯗ ꯑꯩꯈꯣꯏꯁꯦ ꯄꯤꯖ ꯄꯤꯊꯛꯁꯨ ꯈꯔ ꯄꯥꯝꯖꯩ ꯉꯥꯒꯨꯝꯕꯁꯦ ꯑꯗꯨꯕꯨ ꯊꯋꯣꯏꯅ ꯑꯩꯈꯣꯏ ꯆꯤꯛꯀꯟꯒꯨꯝꯕ ꯀꯩꯒꯨꯝꯕꯁꯤꯗꯤ ꯀꯌꯥ ꯀꯩꯅꯣ ꯇꯧꯗꯦ ꯑꯗꯒꯤ ꯀꯩꯅꯣ ꯇꯧꯋꯦ ꯍꯧꯖꯤꯛ ꯃꯇꯝ ꯏꯔꯣꯟꯕ ꯑꯃ ꯁꯤꯡꯖꯨ ꯑꯃ ꯀꯥꯡꯉꯧ ꯑꯃ ꯆꯝꯐꯨꯠ ꯑꯃ ꯇꯧꯔꯒꯅꯦ ꯑꯗꯨꯃꯥꯏꯅ ꯑꯗꯨꯝ ꯂꯥꯛꯄ ꯃꯇꯝꯗ ꯑꯗꯨꯃꯥꯏꯅ ꯑꯗꯨꯝ ꯁꯦꯕꯥ ꯇꯧꯋꯦ